ꯑꯩ ꯉꯔꯥꯡ ꯂꯤꯛꯂꯥ ꯕꯦꯀꯔꯤꯗꯒꯤ ꯀꯦꯛ ꯑꯃ ꯑꯣꯗꯔ ꯇꯧꯖꯕꯅꯦ ꯌꯦꯔꯨꯝ ꯌꯥꯎꯗꯕ ꯑꯗꯣ ꯑꯣꯗꯔꯗꯤ ꯂꯥꯛꯑꯦ ꯑꯗꯣ ꯀꯦꯛꯇꯣ ꯌꯦꯔꯨꯝ ꯌꯥꯎꯕ ꯑꯣꯏ ꯂꯩꯔꯝꯃꯦ ꯑꯗꯨꯅ ꯑꯩ ꯔꯤꯐꯟ ꯇꯧꯖꯒꯦꯅ ꯐꯣꯟ ꯇꯧꯖꯔꯛꯄꯅꯦ ꯑꯧ ꯔꯤꯐꯟꯒꯤꯁꯦ ꯐꯤꯞꯇꯤ ꯄꯔꯁꯦꯟ ꯇꯥꯒꯗ꯭ꯔꯥ ꯍꯥꯏꯅ ꯍꯪꯒꯦ ꯇꯧꯕꯅꯦ ꯇꯥꯔꯒꯗꯤ ꯑꯩ ꯍꯧꯔꯦꯟ ꯏꯚꯤꯅꯤꯡꯗ ꯍꯟꯗꯣꯛꯄ ꯂꯥꯛꯆꯔꯒꯦ